ꯑꯩꯅ ꯀꯩꯔꯛ ꯍꯥꯏꯅ ꯊꯣꯟꯈꯤꯕ ꯈꯨꯜ ꯑꯁꯤꯒꯤ ꯃꯇꯥꯡꯗ ꯀꯩꯔꯛ ꯑꯁꯤ ꯑꯩꯈꯣꯏꯅ ꯑꯉꯥꯡ ꯑꯣꯏꯔꯤꯉꯩ ꯃꯇꯝꯗ ꯌꯥꯝꯅ ꯁꯣꯡꯕ ꯑꯃꯗꯤ ꯁꯥ ꯀꯩꯅ ꯊꯜꯂꯕ ꯑꯗꯒꯤ ꯁꯨꯛꯂꯕ ꯑꯗꯒꯤ ꯏꯁꯨꯛ ꯁꯨꯛꯄ ꯃꯤ ꯌꯥꯝꯅ ꯇꯥꯗꯕ ꯖꯪꯒꯜꯒꯨꯝꯅ ꯂꯩꯔꯝꯃꯤ ꯃꯐꯝ ꯑꯁꯤꯗ ꯁꯥ ꯀꯩ ꯌꯥꯝꯅ ꯂꯩꯔꯝꯃꯤ ꯑꯗꯨꯅ ꯂꯝꯗꯝ ꯑꯁꯤꯕꯨ ꯑꯩꯈꯣꯏꯅ ꯀꯩꯔꯛ ꯍꯥꯏꯅ ꯊꯣꯟꯈꯤ ꯑꯗꯨꯒ ꯍꯧꯖꯤꯛꯇꯤ ꯃꯇꯝꯒꯤ ꯆꯥꯎꯈꯠꯂꯛꯄꯒꯤ ꯃꯇꯨꯡ ꯏꯟꯅ ꯅꯥꯄꯤ ꯑꯗꯒꯤ ꯎ ꯋꯥ ꯀꯌꯥ ꯌꯥꯟꯊꯠꯂꯒ ꯑꯗꯨꯒ ꯍꯧꯖꯤꯛꯇꯤ ꯑꯍꯥꯡꯕ ꯑꯗꯒꯤ ꯃꯤ ꯌꯥꯝꯅ ꯇꯥꯕ ꯃꯐꯝ ꯍꯥꯏꯕꯗꯨ ꯑꯣꯏꯔꯦ ꯍꯧꯖꯤꯛꯇꯤ ꯃꯤꯁꯤꯡꯁꯨ ꯑꯗꯨꯃꯛ ꯌꯥꯝꯃꯦ ꯃꯐꯝꯁꯨ ꯑꯗꯨꯝ ꯅꯨꯡꯉꯥꯏꯔꯦ ꯑꯗꯨꯒ ꯏꯁꯤꯡ ꯅꯨꯡꯁꯤꯠꯀꯤ ꯑꯃꯗꯤ ꯃꯩ ꯏꯁꯤꯡꯒꯤ ꯑꯗꯒꯤ ꯁ꯭ꯀꯨꯜ ꯀꯣꯂꯦꯖ ꯃꯐꯝ ꯈꯨꯗꯤꯡꯃꯛꯇ ꯑꯗꯨꯝꯃꯛ ꯃꯐꯝ ꯑꯁꯤꯗ ꯑꯗꯨꯝ ꯈꯨꯗꯣꯡ ꯆꯥꯕ ꯂꯩꯔꯦ ꯑꯗꯒꯤ ꯃꯐꯝ ꯑꯁꯤ ꯌꯥꯝꯅ ꯅꯨꯡꯉꯥꯏꯕ ꯑꯃꯗꯤ ꯂꯝꯕꯤ ꯁꯣꯔꯣꯛ ꯑꯃꯗꯤ ꯁꯔꯀꯥꯔꯒꯤ ꯂꯣꯏꯁꯪꯁꯤꯡ ꯂꯩꯕ ꯑꯃꯗꯤ ꯁ꯭ꯀꯨꯜ ꯀꯣꯂꯦꯖ ꯂꯩꯕ ꯑꯗꯒꯤ ꯊꯛꯅꯕ ꯏꯁꯤꯡ ꯅꯨꯡꯁꯤꯠ ꯑꯃꯗꯤ ꯆꯥꯅ ꯊꯛꯅꯕ ꯃꯐꯝ ꯃꯁꯤꯗ ꯃꯔꯥꯡ ꯀꯥꯏꯅ ꯐꯪꯏ ꯑꯗꯒꯤ ꯑꯃꯗꯤ ꯑꯉꯥꯡꯁꯤꯡꯁꯨ ꯁꯥꯟꯅꯐꯝ ꯁ꯭ꯇꯦꯗꯤꯌꯝꯒꯨꯝꯕ ꯑꯗꯒꯤ ꯐꯤꯜ ꯑꯗꯨꯒꯨꯝꯕ ꯃꯔꯥꯡ ꯀꯥꯏꯅ ꯂꯩ ꯃꯐꯝ ꯑꯁꯤ ꯑꯗꯨꯝꯃꯛ ꯌꯦꯡꯕꯗ ꯑꯗꯨꯝꯃꯛ ꯐꯖꯩ ꯌꯦꯡꯕꯗ ꯑꯗꯨꯝꯃꯛ ꯅꯨꯡꯉꯥꯏꯔꯦ ꯍꯧꯖꯤꯛꯇꯤ ꯃꯔꯝ ꯑꯁꯤꯅ